ꯍꯜꯂꯣ ꯑ ꯀꯔꯤꯒꯤ ꯎꯝ ꯃꯥꯅꯦ ꯀꯔꯤ ꯀꯔꯤ ꯌꯦꯡꯁꯤꯒꯦ ꯎꯝ ꯌꯦꯡꯕꯤꯌꯨ ꯑꯄꯥꯝꯕ ꯍꯥꯏꯕꯤꯌꯨ ꯑꯗꯨꯗꯨꯒ ꯑꯩꯈꯣꯏꯁꯨ ꯃꯦꯝꯒꯤ ꯑꯄꯥꯝꯕ ꯃꯇꯨꯡ ꯏꯟꯅ ꯇꯧꯖꯒꯦ ꯐ꯭ꯔꯤꯖꯁꯦ ꯂꯤꯁꯤꯡ ꯂꯤꯁꯤꯡ ꯇ꯭ꯔꯥꯉꯥ ꯇ꯭ꯔꯥꯇꯨꯛ ꯁ꯭ꯋꯥꯏ ꯂꯥꯛꯀꯅꯤ ꯑꯗꯨꯗꯒꯤ ꯑꯇꯩ ꯑꯇꯩꯁꯨ ꯑꯗꯨꯝ ꯍꯟꯗꯕꯒ ꯍꯦꯟꯒꯠꯄꯒꯁꯦ ꯑꯣ ꯍꯟꯗꯕꯗꯤ ꯂꯤꯁꯤꯡ ꯍꯂꯣ ꯂꯤꯁꯤꯡ ꯇꯔꯥꯃꯨꯛ ꯑꯗ꯭ꯋꯥꯏ ꯂꯥꯛꯀꯅꯤ ꯑꯗꯨꯅ ꯂꯤꯁꯤꯡ ꯅꯤꯄꯥꯟ ꯇꯔꯥ ꯃꯥꯊꯣꯏ ꯑꯗꯥꯏꯃꯨꯛ ꯂꯥꯛꯀꯅꯤ ꯀꯝꯄꯦꯅꯤ ꯎꯝ ꯁꯝꯁꯨꯡ ꯁꯝꯁꯨꯡ ꯀꯝꯄꯦꯅꯤꯒꯤ ꯐꯪꯒꯅꯤ ꯍꯧꯖꯤꯛꯁꯦ ꯄꯣꯠ ꯍꯣꯡꯉꯤꯁꯦ ꯑꯣꯐꯔ ꯂꯩꯖꯕ ꯑꯗꯨꯗꯨꯒꯤ ꯑꯗꯨꯗꯨꯒꯤꯅꯤꯗ ꯍꯔꯥꯎ ꯀꯨꯝꯍꯩ ꯃꯇꯝ ꯑꯣꯏꯕꯒꯤ ꯑꯇꯩ ꯃꯇꯝ ꯍꯦꯟꯒ꯭ꯔꯒꯗꯤ ꯑꯩꯈꯣꯏꯁꯨ ꯑꯗꯨꯝ ꯈꯔ ꯍꯥꯟꯅꯒꯤ ꯑꯗꯨꯃꯥꯏ ꯑꯗꯨꯝ ꯌꯣꯜꯂꯛꯀꯅꯤ ꯆꯥꯡꯗ ꯍꯧꯖꯤꯛ ꯑꯣꯐꯔ ꯂꯩꯖꯕ ꯑꯗꯨꯗꯨꯒꯤꯅꯤ ꯑꯩ ꯂꯤꯇꯔꯒꯤꯁꯦ ꯂꯤꯁꯤꯡ ꯇ꯭ꯔꯥꯏꯟꯄꯥꯟ ꯑꯗꯥꯏ ꯂꯥꯛꯀꯅꯤ ꯎꯝ ꯑꯗꯨꯗꯒꯤ ꯃꯦꯝꯒꯤ ꯑꯄꯥꯝꯕ ꯍꯥꯏꯌꯣ ꯌꯦꯡꯊꯣꯛ ꯌꯦꯡꯖꯤꯟ ꯈꯔ ꯑꯗꯨꯝ ꯇꯧꯖꯒꯦ ꯄꯣꯠꯇꯨꯗ ꯃꯦꯝꯅ ꯂꯧꯕꯤꯒꯗ꯭ꯔꯥ ꯂꯧꯕꯤꯔꯣꯏꯗ꯭ꯔꯥ ꯍꯥꯏꯕꯗꯨꯗꯪꯒꯤ ꯋꯥꯅꯤ ꯌꯦꯡꯕꯨꯗꯤ ꯑꯗꯨꯝ ꯌꯦꯡꯒꯦ ꯃꯃꯟ ꯑꯗꯨꯗꯒꯤ ꯑꯩꯈꯣꯏꯅ ꯌꯦꯡꯕꯗ ꯂꯨꯄꯥ ꯂꯤꯁꯤꯡ ꯑꯃ ꯆꯧꯉꯥ ꯑꯅꯤ ꯑꯍꯨꯝ ꯌꯧꯅꯗꯤ ꯌꯦꯡꯕ ꯉꯝꯃꯣꯏ ꯎꯝ ꯑ ꯃꯦꯝꯒꯤ ꯑꯄꯥꯝꯕꯗꯨ ꯑꯗꯨꯝ ꯌꯦꯡꯉꯣ ꯁꯤꯗ ꯆꯪꯉꯒ ꯑꯗꯨꯗꯒꯤ ꯄ꯭ꯔꯥꯏꯁꯇꯣ ꯈꯔ ꯇꯥꯊꯣꯛ ꯇꯥꯁꯤꯟ ꯇꯧꯔꯒ ꯑꯗꯨꯝ ꯌꯦꯡꯒꯦ ꯃꯦꯝꯒꯤꯁꯨ ꯂꯨꯍꯣꯡꯅꯩ ꯍꯥꯏꯕꯅꯤ ꯏꯆꯟ ꯅꯨꯄꯤ ꯑꯣꯏꯗꯣꯏꯔꯥ ꯂꯨꯍꯣꯡꯗꯣꯏꯗꯨꯅ ꯁꯝꯁꯨꯡ ꯂꯩ ꯑꯗꯨꯗꯒꯤ ꯁꯝꯁꯨꯡꯅ ꯑꯌꯥꯝꯕ ꯐꯪꯉꯦ ꯑꯇꯩꯗꯤ ꯕꯖꯥꯖꯁꯨ ꯌꯥꯎꯋꯤ ꯐꯤꯂꯤꯞꯁꯨ ꯐꯪꯉꯦ ꯕꯖꯥꯖꯁꯨ ꯐꯪꯉꯦ ꯑꯗꯨꯗꯨꯒ ꯁꯝꯁꯨꯡꯅ ꯑꯌꯥꯝꯕ ꯌꯥꯎꯕ ꯁꯝꯁꯨꯡꯅ ꯈꯔ ꯆꯠꯄ ꯑꯗꯨꯗꯨꯒꯤ ꯁꯝꯁꯨꯡꯒꯤ ꯄꯣꯠ ꯑꯌꯥꯝꯕ ꯊꯝꯃꯤ ꯗꯨꯀꯥꯟ ꯑꯥ ꯊꯪꯒꯥꯜ ꯕꯖꯥꯔꯗꯅꯤ ꯊꯪꯒꯥꯜ ꯕꯖꯥꯔꯗ ꯑꯗꯨꯝ ꯂꯥꯛꯄꯤꯔꯣ ꯑꯗꯨꯒ ꯌꯦꯡꯉꯣ ꯑꯇꯩ ꯑꯇꯩ ꯂꯨꯍꯣꯡꯕꯗ ꯄꯨꯗ ꯌꯥꯗꯕ ꯑꯌꯥꯝꯕꯅ ꯂꯣꯏ ꯁꯨꯅꯕ ꯌꯥꯎꯋꯤ ꯇꯤ ꯚꯤ ꯐ꯭ꯂꯦꯠꯀꯨꯝꯕ ꯑꯇꯩ ꯑꯇꯩꯁꯨ ꯃꯌꯥꯝ ꯃꯈꯟ ꯃꯈꯟ ꯃꯌꯥꯝ ꯌꯥꯎꯋꯤ ꯑꯄꯥꯝꯕ ꯑꯗꯨꯃꯁꯨ ꯌꯦꯡꯅꯤꯡꯉꯗꯤ ꯑꯗꯨꯝ ꯌꯦꯡꯕ ꯌꯥꯒꯅꯤ ꯑꯥ ꯂꯩꯃ ꯗꯨꯀꯥꯟ ꯍꯥꯏꯅ ꯂꯩꯕꯅꯤ ꯊꯪꯒꯥꯜ ꯕꯖꯥꯔꯒꯤꯗ ꯑꯗꯨꯝ ꯂꯥꯛꯑꯒ ꯑꯗꯨꯏꯗ ꯂꯩꯔꯝꯅꯤ ꯑꯗꯨꯝ ꯈꯪꯉꯅꯤ ꯑꯇꯩꯗꯤ ꯑꯥ ꯑꯇꯩꯗꯤ ꯀꯩꯀꯩ ꯑꯄꯥꯝꯕ ꯌꯥꯎꯒꯦ ꯍꯥꯏꯕꯁꯨ ꯑꯗꯨꯝ ꯂꯧꯕ ꯌꯥꯅꯤ ꯂꯨꯍꯣꯡꯕꯗ ꯆꯪꯗ ꯌꯥꯗꯕ ꯄꯣꯠ ꯆꯩ ꯑꯌꯥꯝꯕꯅ ꯂꯣꯏ ꯁꯨꯅꯕ ꯌꯥꯎꯋꯤ ꯎꯝ ꯑꯗꯣ ꯎꯝ ꯁꯝꯁꯨꯡꯒꯤ ꯄꯣꯠ ꯒ ꯇꯧꯔꯗꯤ ꯈꯔꯗꯤ ꯑꯣꯐꯔ ꯄꯤꯒꯅꯤ ꯑꯩꯈꯣꯏꯅ ꯁꯝꯁꯨꯡꯒꯤ ꯄꯣꯠꯁꯦ ꯑꯁꯨꯛꯀꯤ ꯃꯇꯤꯛ ꯂꯩꯒꯤꯕꯒꯤ ꯀꯝꯄꯦꯅꯤꯅ ꯑꯣꯐꯔꯁꯨ ꯈꯔ ꯆꯥꯎ ꯆꯥꯎꯅ ꯑꯗꯨꯝ ꯄꯤ ꯑꯗꯨꯏ ꯁꯤꯒꯤ ꯈꯨꯗꯣꯡ ꯆꯥꯕꯁꯦ ꯃꯥꯡꯍꯟꯅꯤꯡꯗꯦ ꯃꯦꯝꯍꯣꯏꯅ ꯑꯍꯥꯟꯕ ꯑꯣꯏꯅ ꯐꯣꯟ ꯇꯧꯔꯛꯄꯅꯤ ꯈꯨꯗꯣꯡ ꯆꯥꯕ ꯄꯤꯕꯁꯤꯒꯤꯗ ꯑꯗꯨꯝ ꯈꯨꯗꯣꯡ ꯆꯥꯕꯁꯦ ꯃꯦꯝꯍꯣꯏꯗꯅ ꯍꯦꯟꯅ ꯄꯤꯒꯦ ꯃꯦꯝꯍꯣꯏ ꯀꯩ ꯈꯜꯂꯤ ꯑꯗꯨꯝ ꯍꯥꯏꯕꯤꯌꯨ ꯎꯝ ꯕꯖꯥꯖꯀꯤꯁꯨ ꯂꯩꯕꯨꯗꯤ ꯂꯩ ꯑꯗꯨ ꯕꯖꯥꯖꯀꯤꯗꯤ ꯌꯥꯝ ꯀꯟꯅ ꯂꯩꯕꯗꯤ ꯑꯣꯏꯗꯦ ꯑꯗꯨ ꯐꯤꯂꯤꯞꯁꯨ ꯂꯩ ꯌꯥꯝ ꯀꯟ ꯑꯣꯏꯗꯦ ꯑꯗꯨ ꯁꯝꯁꯨꯡꯅ ꯍꯦꯟꯅ ꯄꯣꯠꯁꯦ ꯆꯠꯄ ꯑꯣꯏꯕꯒꯤ ꯁꯤ ꯀꯝꯄꯦꯅꯤꯁꯤꯒꯤ ꯑꯣꯏꯅ ꯑꯣꯐꯔꯁꯦ ꯑꯗꯨꯝ ꯈꯔ ꯆꯥꯎꯅ ꯑꯗꯨꯝ ꯂꯥꯛꯄ ꯁꯤꯒꯤ ꯈꯨꯗꯣꯡ ꯆꯥꯕꯁꯦ ꯃꯦꯝꯍꯣꯏꯗ ꯃꯥꯡꯍꯟꯅꯤꯡꯗꯕ ꯑꯗꯨꯗꯨꯒꯤ ꯃꯦꯝꯍꯣꯏꯗ ꯍꯥꯟꯅ ꯄꯤꯕꯅꯤꯗ ꯑꯗꯨꯁꯨ ꯑꯇꯩ ꯑꯇꯩ ꯂꯩꯔꯤꯁꯤꯡꯗꯣ ꯑꯗꯨꯝ ꯂꯩꯕ ꯂꯥꯛꯑꯣ ꯑꯗꯨꯁꯨ ꯃꯌꯥꯝ ꯃꯔꯛꯇꯨꯗ ꯑꯄꯥꯝꯕ ꯌꯥꯎꯔꯒꯗꯤ ꯑꯗꯨꯝ ꯑꯣꯐꯔ ꯇꯧꯖꯒꯦ ꯑꯗꯨꯝ ꯂꯩꯒꯅꯤ ꯃꯦꯝꯅ ꯀꯩ ꯂꯝꯗꯩ ꯍꯥ ꯑꯥ ꯑꯥ ꯄꯣꯠ ꯄꯣꯠꯇꯨꯒꯤ ꯃꯈꯥ ꯄꯣꯜꯂꯦ ꯑꯗꯨꯒ ꯑꯩꯈꯣꯏꯅ ꯄꯣꯠ ꯄꯣꯠꯇꯨꯒꯤ ꯃꯈꯥ ꯄꯣꯜꯂꯒ ꯑꯩꯈꯣꯏꯅ ꯗꯤꯁꯀꯥꯎꯟ ꯇꯧꯖꯒꯅꯤ ꯑꯌꯥꯝꯕꯅ ꯇꯦꯟ ꯄꯥꯔꯁꯦꯟꯗꯤ ꯑꯗꯨꯝ ꯇꯧꯔꯛꯀꯅꯤ ꯑꯣ ꯃꯦꯝꯍꯣꯏꯒꯤꯅ ꯀꯩ ꯂꯝꯗꯒꯤ ꯑꯣꯏꯕꯤꯔꯕꯅꯣ ꯎꯝ ꯑꯗꯨꯗꯤ ꯀꯩꯁꯨ ꯌꯥꯝꯅ ꯂꯥꯞꯄꯁꯨ ꯑꯣꯏꯗꯦ ꯑꯗꯨꯅ ꯑꯗꯨꯝ ꯂꯥꯛꯄꯤꯔꯣ ꯃꯦꯝꯍꯣꯏ ꯑꯥ ꯃꯦꯝꯒꯤ ꯏꯆꯥꯅꯨꯄꯤꯗꯨꯁꯨ ꯑꯗꯨꯝ ꯄꯨꯕꯤꯔꯛꯑꯣ ꯃꯥꯁꯨ ꯑꯄꯥꯝꯕ ꯌꯦꯡꯖꯅꯕ ꯎꯝ ꯑꯗꯨꯝ ꯐꯪꯒꯅꯤ ꯎꯝ ꯂꯥꯛꯄꯤꯌꯨ ꯂꯥꯛꯄꯤꯌꯨ ꯃꯦꯝ ꯎꯝ ꯈꯨꯗꯣꯡ ꯆꯥꯕ ꯌꯥꯝ ꯄꯤꯖꯒꯦ ꯂꯨꯍꯣꯡꯕꯒꯤꯁꯨ ꯑꯣꯏꯅ ꯎꯝ ꯐꯦꯁꯇꯤꯚꯦꯜ ꯃꯌꯥꯒꯤꯁꯨ ꯑꯣꯏꯅ ꯑꯣꯐꯔꯁꯨ ꯑꯣꯐꯔꯁꯨ ꯂꯩ ꯑꯗ ꯇꯧꯖꯒꯦ ꯃꯦꯝꯍꯣꯏꯁꯨ ꯂꯨꯍꯣꯡꯕꯒꯤꯅꯤ ꯍꯥꯏꯔꯕꯅꯤꯅ ꯑꯩꯈꯣꯏꯁꯨ ꯈꯨꯗꯣꯡꯆꯥꯕꯗꯨ ꯃꯥꯡꯍꯟꯅꯤꯡꯗꯦ ꯁꯝꯁꯨꯡ ꯀꯝꯄꯦꯅꯤꯗꯒꯤꯁꯨ ꯑꯣꯐꯔꯁꯨ ꯃꯌꯥꯝ ꯆꯥꯎ ꯆꯥꯎ ꯂꯥꯛꯄꯅꯤꯅ ꯑꯇꯩꯒꯤꯁꯨ ꯂꯥꯛꯏ ꯂꯥꯛꯑꯒꯁꯨ ꯑꯗꯨꯅ ꯍꯦꯟꯅ ꯆꯥꯎꯅ ꯂꯥꯛꯄꯅꯤꯅ ꯑꯗꯨꯝ ꯐꯕ ꯄꯣꯠ ꯑꯐꯕ ꯌꯦꯡꯕꯤꯌꯨ ꯈꯨꯗꯣꯡꯆꯥꯕ ꯃꯥꯡꯍꯟꯅꯤꯡꯗꯦ ꯑꯇꯩꯗꯤ ꯀꯩꯝꯇ ꯑꯇꯣꯞꯄ ꯁꯥꯏꯠꯇꯤ ꯐ꯭ꯔꯤꯖ ꯋꯥꯁꯤꯡ ꯃꯦꯆꯤꯟ ꯑꯇꯩ ꯑꯗꯨ ꯅꯠꯇꯕ ꯁꯥꯏꯠꯀꯤ ꯑꯣꯏꯅꯗꯤ ꯑꯄꯥꯝꯕꯗꯤ ꯑꯝꯇ ꯌꯥꯎꯗꯕ꯭ꯔꯥ ꯃꯦꯝ ꯎꯝ ꯑꯧ ꯂꯥꯛꯄꯤꯔꯣ ꯂꯥꯛꯄꯤꯔꯣ ꯑꯗꯨꯗꯤ ꯎꯝ ꯂꯩꯃ ꯊꯪꯒꯥꯜ ꯕꯖꯥꯔꯒꯤ ꯂꯩꯃ ꯗꯨꯀꯥꯟꯗ ꯑꯗꯨꯗ ꯂꯣꯏ ꯐꯪꯒꯅꯤ ꯑꯣ ꯑꯣ ꯎꯝ ꯂꯥꯛꯄꯤꯔꯣ ꯂꯥꯛꯄꯤꯔꯣ ꯁꯣꯏꯗꯅ ꯂꯥꯛꯑꯣ ꯈꯨꯗꯣꯡꯆꯥꯕ ꯐꯪꯅꯕ ꯑꯇꯩ ꯑꯇꯣꯞꯄ ꯑꯇꯣꯞꯄ ꯃꯤ ꯃꯦꯝꯒꯤ ꯁꯥꯏꯠꯇꯒꯤ ꯌꯦꯡꯅꯤꯡꯕ ꯄꯣꯠ ꯑꯣꯏꯔꯁꯨ ꯑꯗꯨꯝ ꯃꯦꯝꯅ ꯄꯨꯁꯟꯕꯤꯔꯛꯑꯁꯨ ꯀꯩꯁꯨ ꯀꯥꯏꯗꯦ ꯑꯗꯨꯃꯥꯏꯅ ꯄꯨꯁꯜꯂꯛꯄꯒꯤ ꯑꯩꯈꯣꯏꯅ ꯃꯦꯝꯗꯁꯨ ꯍꯦꯟꯅ ꯈꯨꯗꯣꯡꯆꯥꯕ ꯄꯤꯒꯅꯤ ꯎꯝ ꯎꯝ ꯑ ꯍꯣꯏ ꯍꯣꯏ ꯑꯗꯨꯗꯤ ꯁꯨꯡꯁꯣꯏ ꯁꯣꯏꯗꯅ ꯂꯥꯛꯄꯤꯔꯣ ꯑꯗꯨꯒ ꯎꯝ